ꯑꯩꯅ ꯑꯩꯒꯤ ꯀꯦꯔꯤꯌꯔ ꯐꯪꯅꯕꯒꯤꯗꯃꯛꯇ ꯏꯁꯥꯅ ꯌꯥꯝꯅ ꯊꯥꯋꯥꯏ ꯍꯛꯆꯥꯡ ꯌꯥꯎꯅ ꯍꯣꯠꯅꯖꯩ ꯃꯔꯝꯗꯤ ꯏꯁꯥꯒꯤ ꯀꯦꯔꯤꯌꯔ ꯑꯃ ꯁꯦꯝꯕ ꯍꯥꯏꯕꯁꯤ ꯏꯁꯥꯒꯤ ꯊꯧꯗꯥꯡ ꯑꯃ ꯌꯥꯝꯅ ꯆꯥꯎꯅ ꯆꯪꯏ ꯍꯣꯏ ꯑꯩꯅ ꯑꯩꯒꯤ ꯀꯦꯔꯤꯌꯔ ꯑꯃ ꯁꯦꯝꯅꯕ ꯍꯣꯠꯅꯕ ꯃꯇꯝꯗ ꯏꯃꯨꯡ ꯃꯅꯨꯡ ꯑꯗꯨꯗꯒꯤ ꯏꯃꯥ ꯏꯄꯥ ꯑꯗꯨꯗꯩ ꯐ꯭ꯔꯦꯟ ꯁꯔꯀꯜ ꯃꯌꯥꯝꯅꯁꯨ ꯃꯣꯏꯒꯤ ꯋꯥ ꯀꯔꯤ ꯀꯔꯤ ꯑꯐꯕ ꯂꯩ ꯑꯗ ꯀꯔꯤ ꯁꯤꯅ ꯀꯔꯤ ꯐꯩ ꯑꯩꯒ ꯀꯔꯤ ꯆꯥꯟꯅꯩ ꯍꯥꯏꯕ ꯃꯌꯥꯝ ꯑꯃ ꯃꯣꯏꯗꯒꯤ ꯁꯖꯦꯁꯟꯁꯨ ꯂꯧꯔꯅꯤ ꯑꯗꯨ ꯃꯣꯏꯒꯤ ꯁꯞꯄꯣꯔ꯭ꯠꯁꯨ ꯌꯥꯝꯅ ꯆꯪꯉꯦ ꯑꯩꯈꯣꯏꯒꯤ ꯃꯣꯏꯒꯤ ꯒꯥꯏꯗ ꯒꯥꯏꯗ ꯑꯃ ꯑꯣꯖꯥꯁꯤꯡꯒꯤ ꯒꯥꯏꯗ ꯑꯗꯨꯗꯒꯤ ꯐ꯭ꯔꯦꯟ ꯁꯔꯀꯜ ꯑꯩꯒꯤ ꯏꯃꯨꯡ ꯃꯅꯨꯡꯒꯤ ꯁꯞꯄꯣꯔ꯭ꯠ ꯁꯤꯁꯤꯡꯁꯨ ꯌꯥꯝꯅ ꯆꯪꯏꯅ ꯍꯥꯏꯅꯤꯡꯉꯦ ꯑꯗꯨꯒ ꯑꯩꯅ ꯑꯩꯒꯤ ꯇꯨꯡꯒꯤ ꯀꯦꯔꯤꯌꯔꯒꯤ ꯑꯣꯏꯅ ꯑꯩꯅ ꯄꯥꯝꯕ ꯖꯣꯕ ꯖꯣꯕ ꯀꯦꯔꯤꯌꯔ ꯑꯣꯏꯅ ꯑꯩꯒꯤ ꯑꯩꯅ ꯄꯥꯝꯕ ꯍꯥꯏꯔꯒꯗꯤ ꯑꯩꯁꯦ ꯏꯟꯗꯤꯌꯥꯟ ꯃꯤꯂꯤꯇꯔꯤ ꯐꯣꯔꯁ ꯖꯣꯏꯟ ꯇꯧꯔꯒ ꯑꯩꯅ ꯏꯌꯥꯔ ꯐꯣꯔꯁ ꯑꯣꯏꯕꯁꯦ ꯌꯥꯝꯅ ꯄꯥꯝꯖꯩ ꯃꯤ ꯃꯌꯥꯝ ꯑꯃ ꯗꯣꯛꯇꯔ ꯏꯟꯖꯤꯅꯤꯌꯥꯔ ꯀꯩꯀꯥ ꯄꯥꯝꯕ ꯃꯌꯥꯝ ꯑꯃꯁꯨ ꯂꯩ ꯑꯗꯨ ꯑꯩꯒꯤ ꯏꯁꯥꯒꯤ ꯑꯣꯏꯅꯗꯤ ꯏꯌꯥꯔ ꯐꯣꯔꯁ ꯍꯥꯏꯁꯦ ꯌꯥꯝꯅ ꯄꯥꯝꯃꯦ ꯑꯗꯨꯒ ꯑꯁꯤ ꯑꯣꯏꯅꯕꯒꯤꯗꯃꯛꯇ ꯑꯩꯅ ꯍꯥꯟꯅꯗꯒꯤꯁꯨ ꯑꯗꯨꯝ ꯍꯣꯠꯅꯔꯛꯏ ꯍꯧꯖꯤꯛꯁꯨ ꯑꯗꯨꯝ ꯍꯣꯠꯅꯩ ꯍꯣꯠꯁꯨ ꯍꯣꯠꯅꯈꯤꯅꯤ ꯑꯗꯣ ꯑꯩꯒꯤ ꯖꯣꯕ ꯀꯦꯔꯤꯌꯔꯒꯤꯗꯃꯛ ꯑꯩ ꯏꯁꯥꯅ ꯌꯥꯝꯅ ꯂꯨꯅ ꯂꯧꯖꯩ ꯍꯥꯏꯅꯤꯡꯉꯦ